ꯍꯣꯏ ꯍꯣꯏ ꯃꯥꯅꯤ ꯃꯥꯅꯤ ꯑꯧ ꯍꯥꯏꯕꯤꯌꯨ ꯒꯥꯔꯤꯁꯦ ꯀꯔꯝꯕꯗ ꯑꯣꯏꯗꯧꯕꯅꯣ ꯕꯣꯂꯦꯔꯣꯔꯣ ꯊꯥꯔꯔꯣ ꯑꯦꯛꯁ ꯌꯨ ꯚꯤ ꯈꯣꯏ ꯑꯣꯏꯕꯤꯒꯗꯕꯔꯣ ꯏꯁꯀꯣꯔꯄꯤꯑꯣꯀꯣ ꯂꯦꯇꯦꯁ ꯕ꯭ꯔꯖꯟꯗ ꯑꯣꯏꯒꯗꯔꯥ ꯀꯃꯥꯏꯅ ꯇꯧꯕ꯭ꯔꯥ ꯅꯣꯏ ꯂꯦꯇꯦꯁ ꯑꯣꯏꯒꯅꯤ ꯑꯁꯥ ꯑꯗꯣ ꯃꯃꯜꯁꯦ ꯃꯁꯥꯏ ꯃꯁꯥꯏ ꯂꯩꯕꯀꯣ ꯃꯄꯥꯟꯒꯤ ꯑꯥꯎꯠꯇꯔ ꯄꯣꯂꯤꯁ ꯏꯟꯅꯔ ꯚꯦꯛꯀ꯭ꯌꯨꯝ ꯍꯥꯏꯕ ꯂꯩꯕꯅꯦꯕꯀꯣ ꯑꯗꯨ ꯅꯣꯏ ꯅꯪꯅ ꯄꯥꯝꯃꯤꯁꯤꯅ ꯀꯃꯥꯏꯅ ꯀꯔꯤ ꯏꯁꯇꯥꯏꯜꯗ ꯂꯩꯕ ꯄꯥꯝꯕ꯭ꯔꯥ ꯌꯥꯏ ꯂꯣꯏꯅ ꯍꯧꯖꯤꯛ ꯎꯝ ꯍꯥꯏꯔꯛꯑꯣ ꯚꯦꯛꯀ꯭ꯌꯨꯝꯁꯨ ꯃꯈꯥꯒꯤꯗꯤ ꯆꯥꯝꯒꯗ꯭ꯔꯥ ꯆꯥꯝꯃꯣꯏꯗ꯭ꯔꯣ ꯃꯈꯥꯒꯤꯁꯨ ꯆꯥꯝꯒꯦ ꯑꯗꯨ ꯑꯣꯏꯔꯗꯤ ꯁꯨꯃꯥꯏꯅ ꯇꯧꯕꯅꯦꯕꯀꯣ ꯋꯥꯔꯤꯗꯣ ꯃꯄꯥꯟꯒꯤ ꯃꯄꯥꯟꯒꯤ ꯀꯥꯞꯄ ꯁꯦꯝꯄꯨꯒ ꯑꯗꯨ ꯃꯊꯟꯗꯅ ꯑꯁꯦꯡꯕꯗꯤ ꯃꯃꯜꯁꯦ ꯊ꯭ꯔꯤ ꯐꯤꯐꯇꯤ ꯑꯣꯏꯕꯅꯦꯕ ꯏꯁꯀꯣꯔꯄꯤꯑꯣ ꯍꯥꯏꯗꯥꯏ ꯅꯣꯏꯒꯤꯗꯣ ꯊ꯭ꯔꯤ ꯐꯤꯐꯇꯤ ꯑꯗꯨ ꯑꯣꯏꯔꯗꯤ ꯖꯁ ꯐꯣꯔ ꯁꯦꯝꯄꯨ ꯑꯗꯨ ꯊ꯭ꯔꯤ ꯐꯤꯐꯇꯤ ꯂꯩꯔꯦ ꯊ꯭ꯔꯤ ꯐꯤꯐꯇꯤꯁꯤꯗ ꯅꯣꯏꯅ ꯍꯧꯖꯤꯛ ꯃꯅꯨꯡꯒꯤꯁꯨ ꯚꯦꯛꯀ꯭ꯌꯨꯝꯒ ꯃꯅꯨꯡꯒꯤ ꯆꯥꯝꯁꯦ ꯍꯥꯏꯔꯒꯗꯤ ꯃꯅꯨꯡ ꯃꯄꯥꯟ ꯑꯣꯏꯔꯗꯤ ꯐꯣꯔ ꯐꯣꯔ ꯐꯥꯏꯚ ꯍꯟꯗ꯭ꯔꯦꯗ ꯂꯥꯛꯑꯅꯦꯕꯀꯣ ꯑꯗꯨ ꯀꯃꯥꯏꯕ ꯇꯧꯕ꯭ꯔꯥ ꯅꯣꯏ ꯄꯥꯝꯕ꯭ꯔꯥ ꯄꯥꯝꯗꯕ꯭ꯔꯥ ꯃꯅꯨꯡꯒꯤꯗꯤ ꯑꯣ ꯐꯖꯕꯅꯤ ꯍꯥꯏꯕꯗꯣ ꯎꯝ ꯐꯔꯦ ꯐꯔꯦ ꯑꯗꯨꯗꯤ ꯑꯣꯖꯥ ꯅꯪ ꯉꯁꯤ ꯆꯥꯝꯕ ꯄꯥꯝꯕꯔꯥ ꯅꯠꯇ꯭ꯔꯒ ꯍꯌꯦꯡꯂꯣ ꯅꯪꯒꯤꯁꯦ ꯑꯌꯨꯛꯇ ꯂꯥꯛꯀꯦꯕ ꯄꯨꯡꯁꯦ ꯑꯩꯈꯣꯏꯁꯦ ꯑꯗꯨꯝ ꯇꯔꯦꯠꯇꯒꯤ ꯇꯔꯦꯠ ꯅꯤꯄꯥꯟꯒꯨꯝꯕꯗꯒꯤ ꯍꯧꯕꯗꯤ ꯍꯧꯕꯅꯤ ꯅꯤꯄꯥꯟ ꯋꯥꯏꯗ ꯅꯤꯄꯥꯟꯋꯥꯏꯗ ꯍꯥꯡꯕ ꯑꯣ ꯀꯌꯥꯒꯨꯝꯕꯗ ꯇꯔꯦꯠꯋꯥꯏꯗ ꯂꯥꯛꯀꯦꯕ ꯑꯣ ꯐꯔꯦ ꯐꯔꯦ ꯑꯣꯖꯥꯁꯨ ꯅꯪ ꯑꯩꯒꯤ ꯀꯟꯇꯦꯛ ꯅꯝꯕꯔꯁꯨ ꯂꯩꯕꯅꯤꯅ ꯅꯪ ꯑꯗꯨꯝ ꯍꯥꯏꯕꯤꯔꯛꯑꯣ ꯑꯩꯁꯨ ꯑꯌꯨꯛ ꯉꯟꯇꯥ ꯅꯪꯅ ꯀꯟꯇꯦꯛ ꯇꯧꯔꯗꯤ ꯑꯩꯁꯨ ꯀꯨꯝꯃꯒ ꯑꯣꯖꯥꯒꯤꯗꯣ ꯆꯥꯝꯕꯤꯔꯒꯦ ꯑꯗꯣ ꯎꯝ ꯑꯧ ꯑꯗꯨꯒ ꯑꯣꯖꯥ ꯂꯥꯛꯄꯀꯥꯟꯗ ꯐꯣꯟꯗꯨ ꯅꯪꯅ ꯑꯗꯨꯝ ꯑꯩꯉꯣꯟꯗ ꯍꯥꯏꯕꯤꯔꯛꯑꯣ ꯑꯌꯨꯛꯇꯨ ꯀꯃꯥꯏꯅ ꯇꯧꯁꯤꯔ ꯈꯣꯠꯁꯤꯔꯥ ꯍꯥꯏꯕꯗꯣ ꯅꯪꯅ ꯅꯪꯅꯁꯨ ꯑꯣꯖꯥꯁꯨ ꯂꯩꯒꯅꯤ ꯅꯪ ꯒꯥꯔꯤ ꯊꯝꯃ ꯆꯠꯈ꯭ꯔꯗꯧꯕ ꯅꯠꯇꯦꯗꯅ ꯂꯩꯒꯅꯤ ꯑꯣ ꯐꯔꯦ ꯑꯗꯨꯗꯤ ꯑꯣꯖꯥꯅꯁꯨ ꯑꯗꯨꯝ ꯂꯥꯛꯄꯤꯔꯣ ꯑꯩ ꯑꯉꯥꯡꯁꯤꯡꯗꯁꯨ ꯑꯉꯥꯡꯁꯤꯡꯁꯨ ꯍꯥꯏꯕꯤꯔꯒꯦ ꯑꯗꯨ ꯆꯥꯝꯒꯗꯧꯕꯗꯣ ꯆꯥꯝꯃꯁꯦ ꯑꯗꯨꯗꯤ ꯍꯌꯦꯡ ꯑꯣꯖꯥ ꯐꯔꯦ ꯑꯗꯨꯗꯤ ꯍꯌꯦꯡ ꯅꯪ ꯂꯥꯛꯑꯝꯗꯥꯏꯗꯣ ꯇꯥꯏꯃꯤꯡꯗꯣ ꯑꯩꯉꯣꯟꯗ ꯍꯥꯏꯕꯤꯔꯛꯑꯣ ꯑꯩꯅ ꯑꯗꯨꯝ ꯂꯥꯛꯑꯒ ꯅꯪꯉꯣꯟꯗ ꯅꯪꯒꯤꯗꯣ ꯁꯦꯡꯒꯦ ꯇꯧꯅꯦ ꯑꯗꯨꯑꯣꯏꯔꯗꯤ ꯑꯣ ꯐꯔꯦ ꯐꯔꯦ ꯑꯗꯨꯗꯤ ꯍꯌꯦꯡ ꯑꯌꯨꯛ ꯊꯦꯡꯅꯔꯁꯤꯀꯣ ꯑꯣꯖꯥ ꯆꯣꯆꯣ ꯊꯝꯃꯦ ꯊꯝꯃꯦ